ꯊꯧꯕꯥꯜ ꯖꯤꯂꯥꯗ ꯑꯩꯈꯣꯏꯅ ꯅꯣꯡꯃ ꯅꯣꯡꯃꯒꯤ ꯇꯝꯕ ꯉꯝꯗꯅ ꯊꯣꯛꯂꯛꯄ ꯈꯨꯗꯤꯡꯆꯥꯗꯕ ꯑꯃ ꯍꯥꯏ ꯇꯥꯔꯒꯗꯤ ꯃꯐꯝ ꯃꯇꯝ ꯅꯥꯏꯗꯅ ꯊꯣꯛꯂꯛꯄ ꯕꯟ ꯕ꯭ꯂꯣꯀꯦꯠ ꯑꯁꯤ ꯍꯥꯏꯖꯅꯤꯡꯉꯤ ꯃꯔꯝꯗꯤ ꯑꯩꯈꯣꯏꯅ ꯇꯁꯦꯡꯅ ꯊꯕꯛ ꯑꯃ ꯆꯠꯀꯦꯅ ꯇꯧꯕ ꯃꯇꯝꯗ ꯈꯨꯗꯛꯇ ꯕꯟ ꯇꯧꯁꯜꯂꯛꯄꯒꯨꯝꯕ ꯑꯣꯔ ꯅꯠꯇ꯭ꯔꯒ ꯄ꯭ꯔꯤ ꯄ꯭ꯂꯥꯟ ꯇꯧꯔꯒ ꯊꯝꯕ ꯄꯣꯠ ꯑꯃꯗ ꯅꯨꯃꯤꯠꯇꯨꯗ ꯕꯟ ꯇꯧꯁꯜꯂꯛꯄꯗꯒꯤ ꯑꯩꯈꯣꯏꯅ ꯄ꯭ꯂꯥꯟ ꯑꯗꯨ ꯀꯦꯟꯁꯦꯜ ꯇꯧꯈꯤꯕ ꯑꯁꯤ ꯑꯩꯈꯣꯏꯒꯤ ꯊꯧꯕꯥꯜ ꯖꯤꯂꯥꯗ ꯅꯠꯇꯕꯤꯗ ꯍꯥꯏꯗꯤ ꯑꯩꯈꯣꯏ ꯃꯅꯤꯄꯨꯔꯒꯤ ꯑꯣꯏꯅ ꯊꯣꯛꯄ ꯈꯨꯗꯣꯡꯆꯥꯗꯕ ꯃꯈꯜ ꯑꯃꯅꯤ ꯑꯗꯨꯗꯨꯒ ꯃꯈꯥ ꯇꯥꯔꯛꯄꯗ ꯑꯩꯈꯣꯏꯅ ꯃꯅꯤꯄꯨꯔ ꯍꯥꯏꯕꯗꯤ ꯃꯅꯤꯄꯨꯔꯒꯤ ꯑꯣꯏꯔꯤꯕ ꯏꯁꯇꯦꯠꯁꯤꯡ ꯗꯤꯁꯇ꯭ꯔꯤꯛꯁꯤꯡꯒꯤ ꯃꯅꯨꯡꯗ ꯊꯧꯕꯥꯜ ꯖꯤꯂꯥ ꯑꯁꯤꯁꯨ ꯑꯃꯅꯤ ꯊꯧꯕꯥꯜ ꯖꯤꯂꯥ ꯑꯁꯤꯗ ꯊꯦꯡꯅꯕ ꯈꯨꯗꯣꯡꯆꯥꯗꯕ ꯑꯃꯁꯤꯡꯒꯤ ꯃꯅꯨꯡꯗ ꯍꯤꯌꯥꯔ ꯀꯠ ꯑꯁꯤꯁꯨ ꯑꯃꯅꯤ ꯍꯥꯏꯕꯗꯤ ꯑꯩꯈꯣꯏ ꯃꯅꯤꯄꯨꯔꯗꯗꯤ ꯁꯨꯃꯥꯏꯅ ꯇꯧꯋꯦ ꯍꯥꯏꯗꯤ ꯅꯨꯃꯤꯗꯥꯡꯒꯤ ꯋꯥꯛ ꯀꯜꯆꯔ ꯑꯁꯤ ꯀꯌꯥ ꯂꯩꯇꯦ ꯑꯌꯨꯛ ꯅꯠꯇ꯭ꯔꯒ ꯅꯨꯡꯊꯤꯜꯗ ꯊꯕꯛ ꯇꯧꯔꯒ ꯅꯨꯃꯤꯗꯥꯡꯗ ꯄꯣꯊꯥꯕ ꯑꯁꯤ ꯇꯁꯦꯡꯅ ꯊꯣꯛꯄ ꯍꯥꯏꯕꯗꯤ ꯑꯩꯈꯣꯏꯒꯤ ꯊꯦꯡꯅꯔꯤꯕ ꯀꯜꯆꯔ ꯃꯈꯜ ꯑꯃꯅꯦꯕ ꯁꯤꯒꯤ ꯃꯈꯜ ꯑꯁꯤꯗ ꯍꯥꯏꯗꯤ ꯍꯤꯌꯥꯔ ꯀꯠꯁꯤꯁꯨ ꯑꯃꯅꯤ ꯑꯌꯨꯛꯇ ꯑꯣꯔ ꯃꯤ ꯆꯪꯉꯛꯄ ꯑꯣꯔ ꯅꯨꯃꯤꯗꯥꯡ ꯅꯨꯡꯗꯤꯟꯗ ꯃꯤ ꯆꯪꯉꯛꯄ ꯑꯗꯨꯅ ꯃꯥꯒꯤꯗꯤ ꯆꯪꯉꯛꯄꯒꯤ ꯃꯇꯝ ꯂꯣꯏꯔꯦꯕ ꯅꯨꯃꯤꯗꯥꯥꯥꯥꯥꯡꯗꯗꯤ ꯑꯅꯝꯕꯅ ꯗꯨꯀꯥꯟꯁꯤꯡ ꯑꯁꯤꯁꯨ ꯊꯣꯡ ꯂꯣꯟꯅꯩ ꯑꯗꯨꯕꯨ ꯑꯌꯨꯛ ꯉꯟꯇꯥꯗ ꯊꯕꯛ ꯆꯠꯄ ꯑꯣꯔ ꯅꯨꯡꯊꯤꯜꯐꯧꯗ ꯊꯕꯛ ꯆꯠꯂꯒ ꯅꯨꯃꯤꯗꯥꯡꯗ ꯍꯜꯂꯛꯄ ꯑꯃꯒꯤꯗꯗꯤ ꯍꯥꯏꯗꯤ ꯃꯈꯥꯗ ꯍꯤꯌꯥꯔ ꯀꯠ ꯇꯧꯕ ꯑꯁꯦ ꯐꯪꯗꯗꯅ ꯇꯣꯛꯄꯁꯨ ꯌꯥꯎꯔꯤꯕ ꯍꯥꯏꯕꯗꯤ ꯀꯔꯤꯒꯨꯝꯕ ꯍꯥꯏꯗꯤ ꯏꯁꯥꯒꯤ ꯑꯣꯏꯕ ꯒ꯭ꯔꯨꯃꯤꯡ ꯑꯃ ꯇꯧꯔꯛꯄ ꯀꯥꯟꯗ ꯍꯤꯌꯥꯔ ꯀꯠ ꯑꯁꯤ ꯈ꯭ꯋꯥꯏꯗꯒꯤ ꯆꯪꯗꯕ ꯌꯥꯗ꯭ꯔꯕ ꯃꯔꯨꯑꯣꯏꯕ ꯃꯔꯨꯑꯣꯏꯕ ꯊꯕꯛ ꯑꯃꯅꯦꯕ ꯑꯗꯨꯕꯨ ꯃꯥ ꯍꯤꯌꯥꯔ ꯀꯠ ꯇꯧꯗ ꯇꯥꯔꯒꯗꯤ ꯃꯍꯥꯛꯇ ꯍꯥꯏꯗꯤ ꯒ꯭ꯔꯨꯝꯃꯤꯡ ꯁꯦꯛꯁꯟꯗ ꯀꯥꯏꯔꯛꯄꯗꯒꯤ ꯃꯁꯥꯗ ꯂꯦꯁ ꯀꯟꯐꯤꯗꯦꯟ ꯑꯣꯏꯔꯛꯄ ꯑꯗꯨꯗꯨꯒ ꯃꯤ ꯑꯃ ꯊꯦꯡꯅꯕ ꯀꯥꯟꯗ ꯃꯁꯥꯗ ꯇꯤꯃꯤꯠ ꯑꯣꯏꯕ ꯑꯁꯤꯁꯨ ꯊꯣꯡꯂꯛꯇꯕ ꯅꯠꯇꯦ ꯊꯣꯛꯂꯛꯏꯕꯅꯤ